ꯍꯜꯂꯣ ꯍꯜꯂꯣ ꯁꯣꯝꯒꯤꯅ ꯊꯥꯔꯁꯣꯅꯥꯒꯤ ꯍꯥꯔꯠꯋꯦꯌꯥꯔꯒꯤ ꯃꯦꯅꯦꯖꯔ ꯑꯣꯏꯕꯤꯕ꯭ꯔꯣ ꯑꯠꯆꯥ ꯑꯗꯨ ꯅꯉꯣꯟꯗ ꯄꯣꯠ ꯈꯔ ꯂꯩꯕ꯭ꯔꯥ ꯍꯧꯒꯦ ꯁꯥꯔ ꯑꯩꯅ ꯍꯧꯖꯤꯛ ꯀꯥꯔꯣꯡꯒꯤ ꯍꯥꯔꯠꯋꯦꯌꯥꯔꯅꯦ ꯑꯗꯣ ꯅꯪꯉꯣꯟꯗ ꯁꯥꯋꯜꯒꯨꯝꯕ ꯂꯩꯕ꯭ꯔꯣ ꯑꯗꯨ ꯑꯣꯏꯔꯗꯤ ꯑꯩ ꯅꯪꯕꯨ ꯍꯣꯔꯦꯟ ꯑꯩꯒꯤ ꯅꯪꯒꯤ ꯃꯣꯕꯥꯏꯜ ꯅꯝꯕꯔꯁꯤꯗ ꯖꯤꯄꯦ ꯇꯧꯕꯤꯔꯒꯦ ꯑꯩꯕꯨ ꯄꯤꯁ ꯆꯥꯝꯃꯗꯨ ꯊꯥꯕꯤꯌꯣ ꯑꯗꯨ ꯁꯥꯋꯜꯗꯨ ꯀꯣ ꯑꯗꯨꯒ ꯌꯨꯀ꯭ꯂꯥꯝ ꯌꯨꯀ꯭ꯂꯥꯝꯁꯤ ꯑꯗꯨ ꯆꯥꯝꯃ ꯐꯪꯒꯦꯔꯣ ꯑꯥ ꯑꯗꯨ ꯑꯣꯏꯔꯗꯤ ꯑꯗꯨꯁꯨ ꯆꯥꯝꯃ ꯇꯧꯕꯤꯔꯣ ꯑꯗꯨꯒ ꯍꯧꯖꯤꯛ ꯌꯨꯀ꯭ꯂꯥꯝꯒꯤ ꯃꯃꯥꯡꯗꯨ ꯍꯣꯔꯦꯟꯅ ꯑꯗꯨꯝ ꯋꯥꯆꯦꯞꯇ ꯊꯥꯕꯤꯌꯣ ꯑꯩ ꯑꯗꯨꯝ ꯋꯥꯆꯦꯞꯇ ꯌꯦꯡꯉꯒ ꯑꯗꯨꯝꯅ ꯅꯪꯒꯤꯗꯨ ꯃꯃꯥꯡꯈꯣꯏꯗꯣ ꯂꯣꯏꯅꯃꯛ ꯄꯨꯟꯅ ꯊꯥꯕꯤꯔꯒꯦ ꯑꯗꯨꯒ ꯀꯩꯅꯣ ꯌꯣꯠꯄꯤꯁꯨꯅꯤ ꯀꯤ ꯖꯤ ꯆꯥꯝꯃ ꯊꯥꯕꯤꯌꯣ ꯑꯗꯨꯒ ꯀꯩꯅꯣ ꯑꯣ ꯍꯧꯖꯤꯛ ꯀꯩꯅꯣ ꯑꯩꯈꯣꯏꯅ ꯌꯨꯝ ꯁꯥꯕꯗ ꯃꯇꯥꯏꯗ ꯍꯥꯞꯄ ꯌꯣꯠꯇꯣ ꯑꯗꯨꯁꯨ ꯁꯥꯕꯤꯌꯣ ꯑꯩꯅ ꯑꯩꯒꯤ ꯂꯤꯁ ꯈꯣꯏꯗꯨ ꯊꯥꯔꯛꯄꯤꯒꯦ ꯑꯗꯨꯒꯤ ꯑꯩꯉꯣꯟꯗꯁꯨ ꯄꯣꯠ ꯈꯔ ꯂꯩ ꯄꯣꯠ ꯑꯩꯒꯤ ꯑꯩꯉꯣꯟꯗ ꯄꯣꯠ ꯂꯩꯕꯈꯣꯏꯒꯤ ꯅꯪꯉꯣꯟꯗꯁꯨ ꯈꯔ ꯊꯥꯔꯛꯄꯤꯒꯦ ꯑꯗꯨꯒ ꯀꯩꯅꯣ ꯌꯨꯀ꯭ꯂꯥꯝ ꯌꯨ ꯕꯣꯜꯠ ꯀ꯭ꯂꯥꯝꯗꯣ ꯑꯗꯨꯁꯨ ꯆꯥꯝꯃ ꯊꯥꯕꯤꯌꯣ ꯀꯣ ꯑꯠꯆꯥ ꯑꯗꯨ ꯑꯣꯏꯔꯗꯤ ꯌꯣꯝꯄꯥꯛꯁꯨꯅꯤ ꯆꯥꯝꯃ ꯌꯥꯎꯕꯤꯌꯣ ꯑꯗꯨꯒ ꯊꯥꯡ ꯍꯧꯖꯤꯛ ꯅꯥꯒꯥꯒꯤ ꯊꯥꯡꯗꯣ ꯑꯗꯨꯁꯨ ꯆꯥꯝꯃ ꯌꯥꯎꯕꯤꯌꯣ ꯑꯗꯨꯒ ꯀꯩꯅꯣ ꯑꯩꯈꯣꯏꯒꯤ ꯍꯥꯔꯠꯋꯦꯌꯥꯔꯒꯤ ꯑꯥ ꯂꯤꯁ ꯈꯣꯏꯗꯣ ꯅꯪꯅ ꯗꯤꯃꯥꯄꯨꯔꯗ ꯄꯣꯠ ꯂꯧꯕꯒꯤ ꯂꯤꯁ ꯈꯣꯏꯁꯨ ꯑꯩꯉꯣꯟꯗ ꯊꯥꯕꯤꯌꯣ ꯑꯩꯁꯨ ꯅꯪꯒꯤ ꯗꯨꯀꯥꯟ ꯅꯪꯅ ꯂꯧꯔꯤꯕ ꯗꯨꯀꯥꯟ ꯑꯗꯨꯗ ꯄꯣꯠꯇꯨ ꯂꯧꯔꯒꯦ ꯑꯗꯨꯒꯤꯗꯅ ꯑꯩꯅ ꯅꯪꯉꯣꯟꯗ ꯄꯩꯁꯥꯗꯨꯗꯤ ꯖꯤꯄꯦ ꯇꯧꯕꯤꯔꯒꯦ ꯑꯗꯒꯤ ꯑꯩꯒꯤꯁꯨ ꯅꯪꯅ ꯑꯩꯒꯤ ꯅꯝꯕꯔꯗꯨꯗ ꯖꯤꯄꯦ ꯇꯧꯕꯤꯔꯣ ꯏꯕꯥꯟꯅꯤ ꯑꯗꯨꯝ ꯑꯗꯨꯗꯒꯤ ꯑꯦꯠꯖꯁ ꯇꯧꯅꯔꯁꯤ ꯀꯣ ꯑꯩꯅ ꯄꯥꯝꯕꯈꯣꯏ ꯄꯣꯠ ꯈꯣꯏꯗꯣ ꯑꯩꯅ ꯂꯤꯁ ꯑꯣꯏꯅ ꯅꯪꯉꯣꯟꯗ ꯊꯥꯕꯤꯔꯒꯦ ꯅꯪꯅ ꯑꯄꯥꯝꯕ ꯂꯤꯁ ꯈꯣꯏꯗꯣ ꯑꯩꯉꯣꯟꯗ ꯊꯥꯔꯛꯄꯤꯌꯣ ꯑꯩꯅ ꯅꯪꯉꯣꯟꯗ ꯍꯥꯟꯅ ꯖꯤꯄꯦ ꯇꯧꯕꯤꯒꯦ ꯑꯗꯨꯗꯒꯤ ꯑꯩꯒꯤ ꯇꯧꯕ ꯂꯣꯏꯔꯦ ꯍꯥꯏꯔꯒ ꯅꯪꯅ ꯍꯦꯛꯇ ꯑꯩꯉꯣꯟꯗ ꯖꯤꯄꯦ ꯇꯧꯕꯤꯌꯨꯀꯣ ꯄꯣꯠꯀꯤ ꯃꯃꯜꯈꯣꯏꯗꯨ ꯀꯣ ꯑꯗꯨ ꯍꯣꯔꯦꯟꯀꯥꯟ ꯍꯣꯏ ꯍꯣꯔꯦꯟꯀꯥꯟ ꯀꯣꯟꯅꯁꯨ ꯏꯕꯥꯟꯅꯤꯁꯤ ꯑꯗꯨꯝ ꯄꯣꯠꯁꯤ ꯑꯗꯨꯝ ꯁꯤꯟꯅꯁꯤ ꯅꯪꯉꯣꯟꯗ ꯁꯤꯠꯇꯕ ꯄꯣꯠꯇꯨ ꯑꯩꯉꯣꯟꯗ ꯊꯥꯔꯛꯄꯤꯌꯣ ꯑꯩꯉꯣꯟꯗ ꯁꯤꯠꯇꯕ ꯄꯣꯠꯇꯣ ꯑꯩꯅ ꯅꯪꯉꯣꯟꯗ ꯊꯥꯔꯛꯄꯤꯔꯒꯦ ꯄꯣꯠ ꯍꯥꯏꯕꯁꯤꯗꯤ ꯖꯥꯒꯥ ꯖꯥꯒꯥ ꯑꯣꯏꯅ ꯇꯣꯡꯉꯥꯟ ꯇꯣꯡꯉꯥꯟꯅ ꯗꯔꯀꯥꯔ ꯑꯣꯏꯕꯅꯤꯅꯦ ꯑꯩꯉꯣꯟꯗꯁꯨ ꯁꯤꯠꯇꯕ ꯌꯥꯝ ꯂꯩꯌꯦ ꯅꯪꯉꯣꯟꯗꯁꯨ ꯁꯤꯠꯇꯕ ꯂꯩꯔꯝꯈꯤꯅꯤ ꯑꯗꯨꯅ ꯏꯕꯥꯟꯅꯤꯒꯤ ꯄꯣꯠꯁꯤ ꯑꯗꯨꯝ ꯁꯤꯟꯅꯔꯒ ꯌꯣꯟꯃꯤꯟꯅꯔꯁꯦ ꯑꯗꯨꯗꯤ ꯍꯣꯔꯦꯟꯅ ꯀꯣꯜ ꯇꯧꯒꯦ ꯑꯩꯅ ꯍꯣꯔꯦꯟ ꯅꯪꯕꯨ ꯖꯤꯄꯦ ꯇꯧꯕꯤꯕ ꯂꯣꯏꯔꯦ ꯍꯥꯏꯔꯒ ꯍꯣꯏ ꯍꯣꯏ ꯑꯗꯨꯗꯤ ꯊꯝꯂꯒꯦꯀꯣ ꯑꯠꯆꯥ ꯌꯥꯝ ꯅꯨꯡꯉꯥꯏꯔꯦ ꯑꯠꯆꯥ ꯑꯠꯆꯥ